ꯃꯐꯝ ꯑꯁꯤꯒꯤ ꯁꯦꯟꯃꯤꯠꯂꯣꯟꯗ ꯍꯥꯏꯕꯗꯤ ꯂꯂꯣꯜ ꯏꯇꯤꯛꯀꯤ ꯊꯕꯛꯁꯤꯡꯗ ꯃꯅꯤꯄꯨꯔꯤ ꯂꯣꯜ ꯑꯁꯤ ꯃꯅꯤꯄꯨꯔꯗ ꯂꯂꯣꯜ ꯏꯇꯤꯛꯀꯤ ꯁꯦꯛꯇꯔꯅ ꯃꯐꯝ ꯑꯁꯤꯗ ꯆꯠꯅ ꯂꯣꯜꯆꯠ ꯑꯃꯁꯨ ꯈꯨꯟꯅꯥꯏꯗ ꯈꯦꯠꯅꯕ ꯀꯌꯥ ꯄꯤꯔꯤ ꯃꯐꯝ ꯑꯁꯤꯗ ꯍꯦꯟꯅ ꯆꯥꯎꯈꯠ ꯍꯜꯂꯤ ꯍꯩ ꯁꯤꯡꯕ ꯍꯦꯟꯒꯠ ꯍꯜꯂꯤ ꯅꯨꯄꯤ ꯅꯨꯄꯥꯒꯤ ꯈꯦꯠꯅꯕ ꯊꯝꯗꯦ ꯂꯂꯣꯜ ꯏꯇꯤꯛ ꯇꯧꯅꯕꯒꯤ ꯇ꯭ꯔꯦꯟꯅꯤꯡ ꯀꯌꯥꯁꯨ ꯆꯠꯇꯨꯅ ꯍꯦꯟꯅ ꯄꯣꯠꯊꯣꯛ ꯂꯩꯅꯕ ꯀꯥꯟꯅꯕ ꯀꯌꯥ ꯐꯪꯍꯜꯂꯤ